ꯀ꯭ꯔꯤꯛꯀꯦꯠ ꯁꯥꯟꯅꯕ ꯃꯃꯥꯡꯒꯤ ꯇꯥꯗ ꯀ꯭ꯔꯤꯛꯀꯦꯠ ꯑꯃꯨꯛꯇꯪ ꯁꯥꯟꯅꯈꯤ ꯍꯥꯏꯔꯤꯕ ꯀ꯭ꯔꯤꯛꯀꯦꯠ ꯑꯗꯨꯗ ꯑꯩꯈꯣꯏꯒꯤ ꯇꯤꯝꯅ ꯐꯥꯏꯅꯦꯜ ꯆꯪꯂꯒ ꯍꯥꯏꯔꯤꯕ ꯃꯦꯠꯁ ꯑꯗꯨꯗ ꯑꯩꯈꯣꯏꯅ ꯋꯤꯟꯅꯔ ꯑꯣꯏꯈꯤ